ꯃꯩꯇꯩꯂꯣꯟ ꯅꯠꯇꯕ ꯍꯤꯟꯗꯤ ꯏꯪꯂꯤꯁ ꯑꯩ ꯄꯥꯖꯈ꯭ꯔꯦ ꯑꯗꯨꯕꯨ ꯍꯤꯟꯗꯤ ꯏꯪꯂꯤꯁꯁꯤꯡ ꯄꯥꯖꯈ꯭ꯔꯦ ꯑꯗꯨꯕꯨ ꯑꯩꯉꯣꯟꯗ ꯈꯔ ꯅꯨꯡꯉꯥꯏꯇꯕ ꯐꯥꯎꯖꯩ ꯃꯔꯝꯗꯤ ꯃꯈꯣꯏꯒꯤ ꯑꯥꯔꯊ꯭ꯔꯁꯤꯡꯁꯦ ꯑꯩꯅ ꯀꯌꯥ ꯂꯧꯁꯤꯟꯕ ꯉꯝꯗꯕꯅ ꯃꯔꯝ ꯑꯣꯏꯔꯒ ꯑꯩꯈꯣꯏꯒꯤ ꯃꯅꯤꯄꯨꯔꯤ ꯂꯣꯟꯁꯤ ꯈꯛꯇꯃꯛ ꯑꯩꯅ ꯄꯥꯕꯗ ꯈꯔ ꯈꯨꯗꯣꯡꯆꯥꯕ ꯑꯣꯏꯖꯩ